ꯑꯩꯒꯤ ꯐꯣꯜ ꯑꯁꯤ ꯔꯦꯠ ꯃꯤ ꯇꯨꯋꯦꯐꯅꯦ ꯑꯁꯤꯒꯤ ꯑꯩꯒꯤ ꯐꯣꯟ ꯆꯥꯖꯥꯔ ꯑꯁꯤ ꯃꯥꯡꯈ꯭ꯔꯦ ꯏꯅꯥꯎꯅꯨꯄꯥꯅ ꯄꯨꯊꯣꯛꯄꯗꯒꯤ ꯆꯥꯖꯔ ꯑꯁꯤ ꯃꯥꯡꯈꯤꯕꯗꯒꯤ ꯑꯩꯅ ꯕꯖꯥꯔꯗꯒꯤ ꯆꯥꯖꯔ ꯑꯃ ꯂꯩꯖꯕꯅꯤ ꯆꯥꯖꯔ ꯑꯁꯤ ꯁꯤꯖꯤꯟꯅꯕ ꯊꯥ ꯑꯃꯃꯨꯛ ꯐꯥꯔꯦ ꯆꯥꯔꯖꯔ ꯑꯁꯤ ꯍꯦꯛ ꯁꯤꯖꯤꯟꯅꯕꯗꯒꯤ ꯑꯩꯒꯤ ꯐꯣꯟꯑꯁꯤꯗ ꯑꯍꯣꯡꯕ ꯃꯌꯥꯝ ꯑꯃ ꯂꯥꯛꯑꯦ ꯐꯣꯟ ꯑꯁꯤ ꯄꯨꯔꯥ ꯕꯦꯠꯇꯔꯤꯁꯦ ꯀꯩꯅꯣ ꯐꯨꯜ ꯌꯥꯎꯔꯒ ꯂꯩꯔꯒꯁꯨ ꯄꯨꯡ ꯑꯃ ꯐꯥꯗꯅ ꯑꯗꯨꯝ ꯗꯥꯎꯟ ꯆꯠꯄ ꯑꯗꯨꯅ ꯃꯌꯥꯝꯁꯨ ꯃꯥꯡꯍꯟꯕꯤꯒꯅꯣ ꯃꯁꯥꯒꯤ ꯑꯣꯔꯤꯖꯤꯅꯦꯟ ꯀꯩꯅꯣꯗꯣ ꯆꯥꯔꯖꯔꯗꯣ ꯃꯥꯡꯍꯟꯕꯤꯒꯅꯣ ꯑꯗꯨꯝ ꯌꯥꯔꯒꯗꯤ ꯑꯗꯨꯝ ꯃꯁꯥꯒꯤ ꯆꯥꯔꯖꯔꯗꯨꯅ ꯇꯧꯔꯒꯗꯤ ꯐꯣꯟꯁꯦ ꯌꯥꯝꯅ ꯐꯩ ꯑꯗꯨꯒ ꯑꯩꯁꯨ ꯐꯣꯟꯁꯤ ꯂꯩꯇ ꯂꯩꯇ ꯄꯩꯁꯥ ꯂꯩꯇ ꯂꯩꯇ ꯂꯩꯖꯔꯒ ꯌꯥꯗ꯭ꯔꯦ ꯀꯔꯤꯝꯇ ꯄꯨꯡꯃꯥꯡ ꯃꯥꯡꯉꯦ ꯕꯦꯠꯇꯔꯤ ꯄꯨꯔꯥ ꯕꯦꯠꯇꯔꯤ ꯌꯥꯗꯕ ꯍꯥꯏꯕꯁꯤ ꯐꯣꯟꯗꯗꯤ ꯂꯣꯏꯔꯕꯅꯤ ꯑꯗꯨꯅ ꯌꯥꯗ꯭ꯔꯦ ꯑꯝꯇ ꯌꯥꯗ꯭ꯔꯦ